ꯊꯧꯕꯥꯜ ꯖꯤꯂꯥꯗ ꯊꯦꯡꯅꯔꯤꯕ ꯏꯁꯤꯡꯒꯤ ꯑꯋꯥꯕꯁꯤ ꯃꯌꯥꯝꯗ ꯌꯥꯝ ꯑꯋꯥꯕ ꯆꯩꯊꯦꯡ ꯑꯃ ꯑꯣꯏꯔꯦ ꯅꯣꯡ ꯅꯤꯡꯊꯝꯊꯥ ꯑꯣꯏꯔꯛꯄ ꯃꯇꯝꯗ ꯅꯣꯡꯖꯨꯊꯥ ꯑꯣꯏꯗꯕꯅꯤꯅ ꯏꯁꯤꯡ ꯀꯪꯈꯤꯕ ꯏꯁꯤꯡ ꯐꯪꯗꯕ ꯐꯤꯁꯨ ꯐꯤꯖꯥꯝꯕ ꯆꯥꯛ ꯊꯣꯡꯕ ꯈꯣꯠꯄ ꯑꯃ ꯑꯃꯗ ꯏꯁꯤꯡꯒꯤ ꯑꯋꯥꯕ ꯌꯥꯝ ꯃꯥꯌꯣꯛꯅꯩ ꯑꯗꯨꯒ ꯑꯇꯣꯞꯄ ꯃꯇꯝꯗ ꯇꯣꯇꯤ ꯆꯥꯡ ꯅꯥꯏꯅ ꯂꯥꯛꯇꯕ ꯇꯣꯇꯤ ꯊꯥꯅꯉꯥꯏꯒꯤꯗꯃꯛꯇ ꯏꯟꯖꯤꯟ ꯌꯥꯔꯛꯇꯕ ꯃꯇꯝꯗ ꯑꯊꯨꯕ ꯃꯇꯝꯗ ꯁꯦꯝꯖꯟꯕꯤꯗꯕ ꯏꯁꯤꯡ ꯐꯖꯅ ꯐꯤꯜꯇꯔ ꯇꯧꯔꯒ ꯐꯖꯕ ꯃꯑꯣꯡꯗ ꯑꯔꯨꯕ ꯏꯁꯤꯡ ꯑꯁꯦꯡꯕ ꯏꯁꯤꯡ ꯃꯌꯥꯝꯗ ꯄꯤꯕꯤꯗꯕ ꯁꯤꯒꯨꯝꯕ ꯃꯌꯥꯝ ꯑꯁꯤ ꯃꯥꯌꯣꯛꯅꯩ